ꯂꯥꯛ ꯑꯃꯒ ꯂꯤꯁꯤꯡ ꯀꯨꯟꯅꯤꯄꯥꯟꯒ ꯆꯥꯝꯃꯒ ꯃꯉꯥ ꯂꯥꯛ ꯑꯃꯒ ꯂꯤꯁꯤꯡ ꯇꯔꯥꯅꯤꯄꯥꯟꯒ ꯀꯨꯟꯒ ꯍꯨꯝꯗꯣꯏ ꯂꯥꯛ ꯑꯃꯒ ꯂꯤꯁꯤꯡ ꯇꯔꯥꯅꯤꯄꯥꯟꯒ ꯆꯥꯝꯃꯒ ꯃꯉꯥ ꯑꯗꯒꯤ ꯂꯥꯛ ꯑꯃꯒ ꯂꯤꯁꯤꯡ ꯀꯨꯟꯃꯥꯊꯣꯏꯒ ꯆꯥꯝꯃꯒ ꯇꯔꯦꯠ ꯂꯥꯛ ꯑꯃꯒ ꯂꯤꯁꯤꯡ ꯀꯨꯟꯒ ꯇꯔꯦꯠꯀ ꯆꯥꯝꯃꯒ ꯑꯍꯨꯝ